ꯍꯜꯂꯣ ꯑꯩ ꯀꯩꯅꯣꯝꯇ ꯍꯪꯖꯒꯦ ꯇꯧꯕꯅꯦ ꯏꯆꯦ ꯏꯆꯦꯁꯦ ꯍꯥꯟꯅ ꯑꯦꯛꯁꯄꯔꯤꯌꯦꯟꯁ ꯂꯩꯔꯕ ꯑꯣꯖꯥ ꯑꯣꯏꯕꯅꯤꯅ ꯍꯥꯟꯅ ꯑꯦꯛꯖꯥꯝꯒꯨꯝꯕ ꯇꯥ ꯎꯝ ꯃꯐꯝꯗꯁꯨ ꯏꯟꯕꯤꯖꯤꯂꯦꯇꯔ ꯇꯥꯈ꯭ꯔꯦ ꯍꯥꯏꯌꯦꯕꯀꯣ ꯏꯆꯦꯅ ꯑꯗꯣ ꯑꯩꯁꯦ ꯑꯅꯧꯕ ꯑꯣꯏꯕꯅꯤꯅ ꯈꯪꯗꯕ ꯑꯗꯣ ꯏꯆꯦꯗꯒꯤ ꯈꯪꯅꯤꯡꯗꯅ ꯐꯣꯟ ꯇꯧꯖꯔꯛꯄꯅꯦ ꯀꯃꯥꯏ ꯀꯃꯥꯏꯅ ꯇꯧꯒꯦ

ꯎꯝ ꯑꯗꯣ ꯑꯦꯛꯖꯥꯝ ꯍꯧꯗ꯭ꯔꯤꯉꯩꯒꯤ ꯃꯥꯡꯑꯣꯏꯅꯅ ꯍꯥꯏꯇꯥꯔꯦꯀꯣ ꯑꯦꯛꯖꯥꯝꯁꯦ ꯀꯣꯏꯁꯟꯒ ꯌꯦꯜꯂꯀꯥꯟꯗ ꯁꯥꯇ꯭ꯔꯁꯦ ꯊꯦꯡꯅ ꯍꯥꯏꯕꯗꯤ ꯇ꯭ꯔꯥꯐꯤꯛ ꯖꯥꯝ ꯃꯔꯝ ꯑꯣꯏꯗꯨꯅ ꯊꯦꯡꯅ ꯌꯧꯔꯛꯄ ꯈꯣꯠꯂꯛꯄ ꯌꯥꯎꯕꯗꯨꯗꯤ ꯀꯃꯥꯏꯅ ꯑꯣ ꯑꯣ ꯌꯥꯝ ꯅꯨꯡꯉꯥꯏꯖꯔꯦ ꯏꯆꯦ ꯑꯗꯨꯗꯤ ꯎꯝ ꯎꯝ